ꯈꯣꯟ ꯏꯁꯩ ꯁꯛꯄꯗ ꯈꯣꯟ ꯐꯖꯕ ꯍꯥꯏꯕꯁꯦ ꯍꯣꯏ ꯃꯁꯥꯅ ꯄꯣꯛꯂꯤꯉꯩꯗꯒꯤ ꯌꯥꯎꯕꯁꯨ ꯌꯥꯎꯋꯤ ꯑꯗꯨꯕꯨ ꯀꯔꯝꯍꯥꯏꯅ ꯏꯁꯩ ꯁꯛꯄꯗ ꯈꯣꯟ ꯐꯖꯒꯦꯔꯥ ꯍꯥꯏꯕꯁꯦ ꯑꯩꯈꯣꯏ ꯈꯣꯟ ꯐꯖꯔꯛꯄꯁꯦ ꯑꯌꯥꯝꯕꯅ ꯄꯣꯛꯂꯤꯉꯩꯗꯒꯤ ꯌꯥꯎꯕ ꯅꯠꯇꯦꯕ ꯑꯩꯈꯣꯏꯒꯤ ꯏꯁꯩ ꯁꯛꯄꯁꯦ ꯁꯛꯂꯒ ꯁꯛꯂꯒ ꯁꯛꯂꯒ ꯏꯁꯩ ꯁꯛꯂꯤ ꯃꯈꯩꯁꯦ ꯑꯩꯈꯣꯏꯒꯤ ꯈꯣꯟꯁꯤꯅꯅꯦ ꯐꯖꯔꯛꯀꯗꯧꯅꯦꯕ ꯑꯗꯨ ꯀꯔꯃꯥꯏꯅ ꯑꯩꯈꯣꯏ ꯍꯦꯟꯅ ꯈꯣꯟ ꯐꯖꯍꯟꯒꯦꯔꯥ ꯍꯥꯏꯔꯗꯤ ꯅꯨꯡꯇꯤꯒꯤ ꯑꯣꯏ ꯚꯣꯀꯦꯜ ꯑꯦꯛꯁꯔꯁꯥꯏꯁ ꯈꯔ ꯂꯩꯌꯦꯕꯀꯣ ꯈꯅꯥꯎꯗ ꯑ ꯑ ꯒꯨꯝꯕ ꯇꯧꯔꯒ ꯅꯨꯡꯇꯤꯒꯤ ꯇꯧꯕꯤꯕꯀꯣ ꯏꯁꯤꯡꯒꯨꯝꯕ ꯈꯧꯅꯥꯎꯗ ꯁꯥꯟꯅꯕꯤꯕ ꯏꯁꯤꯡ ꯒꯨꯂꯨ ꯒꯨꯂꯨ ꯇꯧꯔꯒ ꯏꯁꯤꯡꯒꯨꯝꯕ ꯈꯧꯅꯥꯎꯗ ꯈꯔ ꯁꯥꯟꯅꯔꯒ ꯑꯗꯨꯃꯥꯏꯅ ꯇꯧꯔꯒ ꯑꯩꯈꯣꯏ ꯈꯣꯟꯁꯦ ꯀꯔꯤ ꯁꯤꯖꯤꯟꯅꯒꯗꯧꯕꯅꯦꯕ ꯑꯗꯨꯒ ꯈꯣꯟ ꯑꯇꯣꯞꯄ ꯀꯔꯃꯥꯏꯅ ꯐꯖꯍꯟꯒꯦ ꯍꯥꯏꯔꯒ ꯅꯨꯡꯇꯤꯒꯤ ꯍꯥꯏ ꯄꯤꯠꯁꯇ ꯏꯁꯩꯒꯨꯝꯕꯁꯦ ꯌꯥꯝ ꯋꯥꯡꯅ ꯋꯥꯡꯅ ꯁꯛꯄꯁꯦ ꯇꯝꯃꯦꯕꯀꯣ ꯃꯤꯌꯥꯝ ꯃꯃꯥꯡ ꯅꯠꯇ꯭ꯔꯁꯨ ꯑꯩꯈꯣꯏ ꯏꯇꯣꯝꯇ ꯂꯩꯕꯀꯥꯟꯗꯁꯨ ꯑꯗꯨꯝ ꯐꯣꯟꯗ ꯏꯁꯩꯒꯨꯝꯕ ꯁꯛꯄꯗ ꯑꯗꯨ ꯌꯥꯝ ꯀꯟꯅ ꯀꯟꯅ ꯁꯛꯄꯁꯦ ꯇꯝꯕ ꯑꯗꯨꯃꯥꯏꯅ ꯇꯧꯔꯒ ꯑꯩꯈꯣꯏ ꯈꯣꯟꯁꯦ ꯐꯖꯔꯛꯀꯅꯤ ꯑꯗꯨ ꯅꯨꯡꯇꯤꯒꯤ ꯄ꯭ꯔꯦꯛꯇꯤꯁ ꯇꯧꯕ ꯍꯥꯏꯕꯁꯦ ꯑꯩꯒꯤꯗꯤ ꯑꯩꯒꯤ ꯐ꯭ꯔꯤ ꯇꯥꯏꯝ ꯂꯩꯕ ꯈꯨꯗꯤꯡ ꯏꯁꯩ ꯁꯛꯄ ꯍꯥꯏꯕꯁꯦ ꯑꯩꯒꯤ ꯍꯣꯕꯤ ꯑꯣꯏꯅ ꯊꯝꯃꯦꯕꯀꯣ ꯑꯩꯒꯤ ꯐ꯭ꯔꯤ ꯇꯥꯏꯝ ꯂꯩꯕ ꯈꯨꯗꯤꯡ ꯑꯗꯨꯝ ꯑꯩꯒꯤ ꯃꯇꯝ ꯐ꯭ꯔꯤ ꯐꯪꯕ ꯈꯨꯗꯤꯡ ꯏꯁꯩ ꯁꯛꯄꯗ ꯁꯤꯖꯤꯟꯅꯩꯌꯦꯕ ꯑꯗꯨꯁꯤ ꯑꯗꯨꯝ ꯈꯣꯟꯁꯦ ꯁꯦꯅꯕꯁꯨ ꯀꯧꯋꯦꯕ ꯑꯗꯨ ꯈꯣꯟꯒꯤ ꯇ꯭ꯔꯦꯅꯤꯡ ꯇ꯭ꯔꯦꯅꯤꯡ ꯑꯣꯏꯅꯁꯨ ꯂꯧꯋꯦꯕꯀꯣ ꯑꯩꯒꯤꯁꯦ ꯑꯩꯒꯤ ꯈꯣꯟꯁꯦ ꯑꯗꯨꯝ ꯐ꯭ꯔꯤ ꯇꯥꯏꯝ ꯂꯩꯕ ꯈꯨꯗꯤꯡ ꯏꯁꯩ ꯁꯛꯄ ꯁꯥꯟꯅꯕ ꯏꯁꯩ ꯌꯥꯝꯅ ꯋꯥꯡꯕ ꯑꯃꯨꯛ ꯁꯛꯄ ꯁꯥꯟꯅꯕ ꯏꯁꯩ ꯌꯥꯝ ꯅꯦꯝꯅ ꯁꯛꯄ ꯑꯃꯨꯛ ꯁꯥꯟꯅꯕꯗ ꯑꯗꯨꯝ ꯈꯣꯟ ꯃꯁꯥ ꯃꯊꯟꯗꯅ ꯅꯨꯡꯇꯤꯒꯤ ꯑꯗꯨꯃꯥꯏꯅ ꯇꯧꯔꯛꯄꯗ ꯈꯣꯟꯁꯦ ꯐꯖꯔꯛꯑꯦꯕ ꯑꯗꯨꯒ ꯑꯗꯨꯃꯥꯏꯅ ꯇꯧꯔꯛꯄ ꯃꯇꯝꯗ ꯍꯦꯟꯅ ꯏꯁꯩ ꯌꯥꯝꯅ ꯋꯥꯡꯅ ꯁꯛꯄ ꯇꯝꯂꯤ ꯃꯈꯩ ꯑꯩꯈꯣꯏꯒꯤ ꯏꯁꯩ ꯑꯇꯣꯞꯄ ꯏꯁꯩ ꯅꯣꯔꯃꯦꯜ ꯏꯁꯩ ꯁꯛꯄꯁꯦ ꯅꯨꯡꯉꯥꯏꯔꯛꯑꯦꯕ ꯑꯗꯨꯃꯥꯏꯅ ꯇꯧꯔꯒ ꯑꯩꯗꯤ ꯄ꯭ꯔꯦꯛꯇꯤꯁ ꯇꯧꯋꯦ ꯐ꯭ꯔꯤ ꯇꯥꯏꯝ ꯂꯩꯕ ꯈꯨꯗꯤꯡ ꯏꯁꯩ ꯑꯋꯥꯡ ꯑꯋꯥꯡꯕ ꯌꯥꯝ ꯁꯛꯆꯩꯌꯦ ꯁꯛꯄ ꯇꯝꯖꯩꯌꯦ ꯑꯃꯨꯛꯀ ꯌꯥꯝ ꯅꯦꯝꯕ ꯏꯁꯩ ꯑꯃꯨꯛ ꯁꯛꯆꯩꯌꯦ ꯑꯗꯨꯒ ꯆꯥꯡ ꯆꯥꯡ ꯑꯃꯒꯤ ꯂꯩꯕ ꯑꯗꯨꯝꯕ ꯏꯁꯩꯁꯨ ꯁꯛꯂꯒ ꯑꯗꯨꯃꯥꯏꯅ ꯇꯧꯔꯒ ꯑꯩꯒꯤ ꯈꯣꯟꯗꯤ ꯄ꯭ꯔꯦꯛꯇꯤꯁ ꯇꯧꯋꯦꯕ ꯑꯗꯨꯒ ꯑꯩꯈꯣꯏ ꯈꯣꯟꯁꯦ ꯑꯩꯒꯤ ꯑꯩꯁꯦ ꯄꯣꯛꯂꯛꯄꯗꯒꯤ ꯐꯖꯕꯗꯨ ꯑꯣꯏꯔꯛꯇꯦ ꯏꯁꯩ ꯁꯛꯄ ꯄꯥꯝꯃꯟꯈꯤꯗꯅ ꯅꯨꯡꯇꯤꯒꯤ ꯁꯛꯂꯒ ꯁꯛꯂꯒ ꯅꯨꯡꯇꯤꯒꯤ ꯄ꯭ꯔꯦꯛꯇꯤꯁ ꯇꯧꯔꯒ ꯏꯁꯩꯁꯦ ꯅꯨꯡꯇꯤꯒꯤ ꯃꯈꯜ ꯃꯈꯜ ꯏꯁꯩꯁꯦ ꯁꯛꯈ꯭ꯔ ꯃꯇꯨꯡꯗ ꯈꯣꯟꯁꯦ ꯃꯇꯨꯡ ꯃꯇꯨꯡ ꯑꯗꯨꯝ ꯐꯖꯔꯛꯄꯅꯦꯕ ꯑꯗꯨꯅ ꯈꯣꯟ ꯐꯖꯅꯤꯡꯉꯥꯏꯗꯤ ꯑꯩꯅ ꯈꯟꯖꯕꯗ ꯅꯨꯡꯇꯤꯒꯤ ꯄ꯭ꯔꯦꯛꯇꯤꯁ ꯇꯧꯕꯁꯦ ꯅꯨꯡꯇꯤꯒꯤ ꯏꯁꯩ ꯌꯥꯝ ꯋꯥꯡꯕ ꯑꯃꯁꯨꯡ ꯏꯁꯩ ꯑꯅꯦꯝꯕ ꯑꯃꯨꯛ ꯁꯛꯄꯁꯦ ꯁꯨꯝꯕ ꯁꯛꯂꯛꯄꯗ ꯈꯣꯟꯁꯦ ꯐꯖꯔꯛꯑꯦꯅ ꯂꯧꯋꯤ